ꯑꯩꯒꯤ ꯏꯃꯤꯡ ꯅꯥꯎꯔꯦꯝ ꯗꯦꯕꯦꯟꯗ꯭ꯔ ꯑꯩꯈꯣꯏ ꯀꯛꯆꯤꯡ ꯈꯨꯟꯌꯥꯏ ꯂꯩꯀꯥꯏꯗꯒꯤꯅꯤ ꯅꯍꯥꯟ ꯂꯤꯛꯂꯥꯒꯤ ꯑꯣꯐꯤꯁꯇꯒꯤ ꯑꯩꯈꯣꯏ ꯏꯆꯥꯅꯨꯄꯥꯒꯤ ꯕꯥꯔꯗꯦꯒꯤꯗꯃꯛꯇ ꯀꯦꯛ ꯑꯃ ꯑꯣꯗꯔ ꯇꯧꯕꯗꯣ ꯍꯣꯏ ꯄꯣꯠꯇꯨꯕꯨꯗꯤ ꯐꯪꯉꯦ ꯑꯗꯣ ꯄꯣꯠꯇꯨ ꯑꯁꯨꯝ ꯌꯦꯡꯕ ꯀꯥꯟꯗ ꯉꯁꯥꯏꯒꯤ ꯑꯐꯕ ꯑꯣꯏꯔꯝꯗ꯭ꯔꯦꯕ ꯑꯗꯨꯗꯒꯤ ꯑꯩꯈꯣꯏꯅ ꯈꯜꯂꯝꯕꯗꯨꯒ ꯌꯥꯝꯅ ꯈꯦꯠꯅꯒꯈꯔꯦ ꯑꯗꯨꯅ ꯌꯥꯔꯒꯗꯤ ꯍꯥꯏꯔꯤꯕ ꯄꯣꯠꯁꯤ ꯑꯩꯈꯣꯏ ꯑꯉꯥꯡꯁꯤꯡꯅꯁꯨ ꯄꯥꯝꯗ꯭ꯔꯦ ꯏꯃꯨꯡꯅꯁꯨ ꯄꯥꯝꯗ꯭ꯔꯦ ꯑꯗꯨꯅ ꯈꯔ ꯐꯕ ꯑꯗꯨꯗꯩ ꯀ꯭ꯋꯥꯂꯤꯇꯤꯁꯨ ꯐꯕ ꯑꯗꯨꯗꯒꯤ ꯆꯥꯎꯕꯒꯤ ꯁꯥꯏꯖꯁꯨ ꯈꯤꯇꯪ ꯍꯦꯟꯒꯠꯂꯒ ꯌꯥꯔꯒꯗꯤ ꯑꯩꯈꯣꯏꯒꯤ ꯍꯥꯟꯅ ꯊꯥꯔꯛꯄ ꯑꯗꯨꯃꯥꯏꯅ ꯑꯩꯈꯣꯏꯒꯤ ꯕꯥꯔꯗꯦ ꯑꯁꯤ ꯅꯪꯅꯉꯥꯏꯗꯃꯛꯇ ꯑꯩꯈꯣꯏ ꯊꯧꯔꯥꯡ ꯇꯧꯕꯤꯔꯒ ꯑꯩꯈꯣꯏ ꯏꯁꯥꯒꯤ ꯑꯩꯅ ꯍꯥꯟꯅ ꯄꯤꯈꯤꯕ ꯑꯦꯗ꯭ꯔꯦꯁꯇꯨ ꯑꯩꯈꯣꯏ ꯀꯛꯆꯤꯡ ꯈꯨꯟꯌꯥꯏꯒꯤꯗꯨꯗ ꯑꯃꯨꯛ ꯊꯥꯕꯤꯔꯛꯄꯗ ꯅꯣꯏ ꯀꯔꯤ ꯑꯀꯥꯏꯕ ꯂꯩꯒꯅꯤ ꯑꯗꯨꯅ ꯑꯊꯨꯕ ꯃꯇꯝꯗ ꯀꯩꯅꯣ ꯄꯥꯎꯗꯨ ꯐꯪꯍꯟꯕꯤꯔꯦ ꯍꯥꯏꯔꯒ ꯑꯦ ꯌꯥꯅꯤ ꯌꯥꯔꯣꯏ ꯍꯥꯏꯕꯗꯣ ꯑꯩ ꯐꯣꯟ ꯅꯝꯕꯔꯁꯤꯗ ꯑꯗꯨꯝ ꯈꯤꯇꯪ ꯍꯥꯏꯕꯤꯔꯛꯑꯣ ꯅꯈꯣꯏꯗ ꯑꯃꯨꯛ ꯅꯤꯡꯁꯤꯡꯖꯕꯅꯤ